ꯚꯥꯔꯠꯇ ꯂꯩꯔꯤꯕ ꯁꯤꯟꯅꯥꯏꯕꯁꯤꯡ ꯃꯇꯤꯛ ꯆꯥꯕ ꯃꯔꯨ ꯑꯣꯏꯕ ꯑꯃꯁꯨꯡ ꯈꯨꯗꯣꯡ ꯆꯥꯕ ꯄꯤꯗꯦ ꯍꯥꯏꯅ ꯈꯜꯂꯤ ꯃꯔꯝꯗꯤ ꯍꯟꯗꯛ ꯂꯥꯛꯏꯕ ꯃꯥꯂꯦꯝꯒꯤ ꯑꯣꯏꯕ ꯌꯥꯝꯅ ꯈꯨꯗꯣꯡ ꯊꯤꯅꯤꯡꯉꯥꯏ ꯑꯣꯏꯔꯔꯕ ꯂꯥꯏꯅꯥ ꯂꯥꯛꯄ ꯃꯇꯝꯗ ꯀꯣꯚꯤꯠ ꯂꯥꯛꯄ ꯃꯇꯝꯗ ꯑꯥꯔꯇꯤꯁꯁꯤꯡꯗ ꯈꯨꯗꯣꯡ ꯆꯥꯕ ꯑꯃꯠꯇ ꯄꯤꯕꯒꯤ ꯈꯨꯗꯝ ꯐꯪꯗꯦ ꯃꯔꯝ ꯑꯗꯨꯅ ꯑꯥꯔꯇꯤꯁꯁꯤꯡꯁꯤꯅ ꯃꯈꯣꯏꯅ ꯑꯥꯔꯇꯤꯁ ꯍꯥꯏꯔꯒ ꯑꯩꯈꯣꯏꯅ ꯂꯤꯂꯥ ꯌꯥꯎꯕ ꯗ꯭ꯔꯃꯥ ꯌꯥꯎꯕ ꯑꯗꯒꯤ ꯁꯤꯕꯣꯛ ꯈꯇꯪ ꯅꯠꯇꯦ ꯃꯈꯣꯏ ꯈꯨꯠꯁꯥ ꯍꯩꯕꯒꯤ ꯃꯔꯝꯗꯁꯨ ꯃꯌꯥꯝ ꯑꯃ ꯂꯩ ꯑꯗꯨꯕꯨ ꯇꯧꯕꯇꯕꯨ ꯃꯈꯣꯏꯗ ꯈꯨꯗꯣꯡ ꯆꯥꯕ ꯄꯤꯗꯕꯅ ꯃꯔꯝ ꯑꯣꯏꯔꯒ ꯃꯈꯣꯏꯅ ꯗꯨꯀꯥꯟ ꯐꯝꯕ ꯑꯗꯒꯤ ꯂꯧ ꯎꯕ ꯑꯗꯒꯤ ꯌꯨꯝ ꯁꯥꯕꯅ ꯆꯤꯡꯕ ꯃꯈꯣꯏꯗ ꯊꯣꯂꯛꯄꯒꯤ ꯃꯃꯤ ꯇꯥꯏ ꯃꯁꯤꯅ ꯃꯔꯝ ꯑꯣꯏꯔꯒ ꯑꯩꯈꯣꯏ ꯂꯥꯛꯏꯕ ꯑꯥꯔꯇꯤꯁꯁꯤꯡꯗ ꯁꯔꯀꯥꯔꯒꯤ ꯑꯣꯏꯕ ꯁꯦꯟꯊꯪ ꯈꯤꯇꯪꯃꯛ ꯄꯤꯕꯤꯔꯒꯗꯤ ꯑꯥꯔꯇꯤꯁ ꯑꯁꯦ ꯑꯃꯨꯛꯍꯟꯅ ꯆꯥꯎꯈꯠꯂꯛꯄ ꯑꯃꯗꯤ ꯃꯈꯣꯏꯒꯤ ꯁꯤꯟꯐꯝ ꯑꯁꯤꯗ ꯃꯥꯏ ꯑꯣꯟꯁꯤꯜꯂꯛꯀꯅꯤ ꯍꯥꯏꯅ ꯈꯜꯂꯤ